ꯑꯩꯈꯣꯏꯒꯤ ꯈꯨꯟꯅꯥꯏꯗ ꯑꯅꯥ ꯂꯥꯏꯌꯦꯡꯒꯤ ꯃꯇꯥꯡꯗ ꯂꯩꯉꯥꯛꯅ ꯃꯍꯩ ꯃꯁꯤꯡ ꯑꯃꯁꯨꯡ ꯑꯦꯋꯥꯔꯅꯦꯁ ꯄ꯭ꯔꯣꯒ꯭ꯔꯥꯝꯁꯤꯡ ꯄꯥꯡꯊꯣꯛꯆꯩ ꯍꯥꯏꯗꯤ ꯂꯩꯀꯥꯏꯒꯤ ꯀꯝꯃꯨꯅꯤꯇꯤ ꯍꯣꯜꯁꯤꯡꯗ ꯒꯣꯔꯃꯦꯟꯒꯤ ꯈꯨꯠꯊꯥꯡꯗꯗꯤ ꯃꯦꯗꯤꯀꯦꯜ ꯍꯦꯜ ꯃꯦꯗꯤꯀꯦꯜꯒꯤ ꯇꯤꯝ ꯂꯥꯛꯇꯨꯅ ꯍꯥꯏꯗꯤ ꯁꯤ ꯅꯥꯔꯒꯗꯤ ꯁꯨꯃꯥꯏꯅ ꯁꯤ ꯁꯤꯟꯇꯣꯝꯁꯤ ꯇꯧꯔꯛꯑꯒꯗꯤ ꯁꯤ ꯂꯥꯏꯅꯥꯁꯤ ꯑꯣꯏꯕ ꯌꯥꯏ ꯑꯗꯒꯤ ꯁꯨꯃꯥꯏꯅ ꯇꯧꯔꯛꯑꯒꯗꯤ ꯁꯤ ꯂꯥꯏꯅꯥꯁꯤ ꯑꯣꯏꯕ ꯌꯥꯏ ꯍꯥꯏꯗꯅ ꯃꯌꯥꯝ ꯑꯦꯋꯥꯔꯅꯦꯁ ꯄꯤꯕꯤ ꯑꯉꯥꯡ ꯅꯨꯄꯤꯕꯤ ꯑꯗꯒꯤ ꯑꯍꯜ ꯂꯃꯟ ꯂꯣꯏꯅꯃꯛ ꯐꯖꯅ ꯒ꯭ꯌꯥꯟ ꯇꯥꯍꯟꯕꯤ ꯁꯨꯃꯥꯏꯅ ꯇꯧꯔꯛꯑꯒꯗꯤ ꯑꯦ ꯁꯤ ꯂꯥꯏꯅꯥꯖꯤ ꯅꯥꯔꯕꯅꯤ ꯍꯥꯏꯕꯗꯤ ꯑꯍꯜ ꯂꯃꯟ ꯈꯪꯗꯕꯁꯤꯡꯅꯁꯨ ꯍꯦꯟꯅ ꯑꯃꯨꯛ ꯍꯦꯟꯅ ꯃꯃꯤꯠ ꯃꯃꯥꯏ ꯄꯥꯡꯍꯜꯂꯤ ꯁꯤꯡꯍꯜꯂꯤ ꯑꯗꯨꯛꯀꯤ ꯃꯇꯤꯛ ꯀꯥꯟꯅꯕ ꯄꯤ ꯍꯥꯏꯕꯗꯤ ꯒꯣꯔꯃꯦꯟ ꯁꯥꯏꯠꯇꯒꯤ ꯍꯦꯜ ꯃꯦꯗꯤꯀꯦꯜ ꯇꯤꯝ ꯂꯥꯛ ꯂꯥꯛꯇꯅ ꯀꯝꯃꯨꯅꯤꯇꯤ ꯍꯣꯜ ꯃꯐꯝ ꯈꯨꯗꯤꯡꯃꯛꯇ ꯐꯖꯅ ꯑꯦꯋꯥꯔꯅꯦꯁ ꯑꯁꯤ ꯄꯤꯕꯤ ꯍꯥꯏ